ꯑꯩꯈꯣꯏꯒꯤ ꯚꯥꯔꯠꯀꯤ ꯅꯤꯡꯇꯝ ꯂꯥꯜꯍꯧꯗ ꯈ꯭ꯋꯥꯏꯗꯒꯤ ꯃꯇꯤꯛ ꯃꯊꯧꯅꯥ ꯂꯩꯕ ꯃꯤꯁꯛ ꯈꯔ ꯂꯩ ꯃꯤꯁꯛꯁꯤꯡ ꯑꯗꯨꯗꯤ ꯃꯍꯥꯇꯃ ꯒꯥꯟꯙꯤ ꯆꯟꯗ꯭ꯔꯁꯦꯛꯈꯔ ꯑꯖꯥꯠ ꯑꯃꯗꯤ ꯄꯧꯅꯥ ꯕ꯭ꯔꯖꯕꯥꯁꯤꯅꯤ